ꯄꯨꯟꯁꯤꯗ ꯁꯥꯟꯅ ꯈꯣꯠꯅꯕ ꯑꯁꯤꯅ ꯀꯔꯤ ꯀꯥꯟꯅꯕꯒꯦ ꯍꯥꯏꯕꯗꯤ ꯑꯩꯈꯣꯏꯒꯤ ꯃꯤꯡꯆꯠ ꯎꯔꯣꯡ ꯄꯨꯔꯛꯏ ꯗꯤꯁꯤꯄ꯭ꯂꯤꯟ ꯄꯨꯔꯛꯏ ꯁꯥꯟꯅ ꯈꯑꯣꯠꯅꯕꯅ ꯍꯛꯆꯥꯡ ꯐꯍꯜꯂꯤ ꯁꯝꯅ ꯍꯥꯏꯔꯕꯗ ꯂꯥꯏꯅꯥ ꯀꯌꯥ ꯑꯃꯗꯒꯤ ꯉꯥꯛꯊꯣꯛꯄꯤ ꯍꯧꯖꯤꯛ ꯀꯥꯟꯒꯤ ꯗꯥꯏꯕꯦꯇꯤꯁ ꯍꯥꯏꯕꯗꯤ ꯕꯤ ꯄꯤ ꯂꯥꯏꯅꯥ ꯃꯈꯜ ꯀꯌꯥ ꯑꯃ ꯂꯩꯈꯔꯦ ꯂꯩꯔꯤꯕ ꯑꯁꯤ ꯁꯥꯟꯅ ꯈꯣꯠꯅꯕ ꯏꯁꯄꯣꯔꯠ ꯃꯦꯟ ꯑꯃ ꯑꯣꯏꯔꯒꯗꯤ ꯃꯥꯒꯤ ꯃꯁꯥꯗ ꯑꯅꯥꯕ ꯑꯃ ꯐꯥꯎꯕ ꯂꯩꯔꯔꯣꯏ ꯍꯨꯃꯥꯡ ꯇꯥꯊꯣꯛꯈꯤꯕ ꯃꯔꯝꯅ ꯍꯨꯃꯥꯡ ꯇꯥꯊꯣꯛꯈꯤꯕ ꯃꯔꯝꯅ ꯑꯩꯈꯣꯏꯒꯤ ꯍꯛꯆꯥꯡꯗ

ꯑꯗꯨꯅ ꯏꯁꯥ ꯐꯩ ꯍꯛꯆꯥꯡ ꯐꯩ ꯆꯤꯟꯖꯥꯛꯁꯨ ꯐꯖꯩ ꯗꯤꯁꯤꯄ꯭ꯂꯤꯟ ꯅꯥꯏꯔꯛꯏ ꯗ꯭ꯔꯛꯇꯒꯤ ꯂꯥꯞꯊꯣꯔꯛꯏ ꯑꯃꯒ ꯑꯃꯒ ꯅꯨꯡꯁꯤꯅꯍꯜꯂꯤ ꯃꯤꯡꯆꯠ ꯎꯔꯣꯡ ꯄꯨꯔꯛꯏ ꯂꯝ ꯀꯣꯏꯕꯅꯆꯤꯡꯕ ꯐꯪꯉꯤ ꯋꯤꯅꯔ ꯑꯃ ꯑꯣꯏꯔꯒꯗꯤ ꯄ꯭ꯔꯥꯏꯖ ꯀꯌꯥ ꯑꯃ ꯐꯪꯗꯨꯅ ꯍꯥꯏꯕꯗꯤ ꯑꯩꯈꯣꯏꯅ ꯄ꯭ꯔꯥꯏꯖꯁꯤꯡ ꯑꯗꯨꯅ ꯃꯃꯥ ꯃꯄꯥ

ꯀꯟꯅꯕꯇ ꯅꯠꯇꯦ ꯃꯁꯤꯅ ꯑꯩꯈꯣꯏꯗꯁꯨ ꯃꯤꯅꯁꯨ ꯏꯖꯠ ꯁꯟꯃꯥꯟ ꯌꯥꯝꯅ ꯇꯧꯏ ꯑꯃꯒ ꯑꯃꯒ ꯃꯊꯛꯇꯅ ꯀꯔꯤ ꯀꯧꯒꯗꯕ ꯃꯈꯥꯗꯅ ꯀꯔꯤ ꯀꯧꯒꯗꯕ ꯍꯥꯏꯕꯅ ꯆꯤꯡꯕ ꯃꯌꯥꯝ ꯑꯃ ꯂꯩ ꯑꯩꯒꯤ ꯗꯤꯁꯤꯄ꯭ꯂꯤꯟ ꯍꯥꯏꯕꯁꯦ ꯋꯥꯟ ꯑꯣꯐ ꯗ ꯃꯣꯁ ꯏꯝꯄꯣꯔꯇꯦꯟ ꯑꯣꯏ ꯑꯃꯒ ꯑꯃꯒ ꯅꯨꯡꯁꯤꯅꯍꯜꯂꯤ ꯑꯩꯈꯣꯏꯅ ꯑꯩꯒꯤ ꯏꯊꯛ ꯊꯪꯕꯗꯅ ꯀꯔꯝꯕ ꯗꯤꯁꯤꯄ꯭ꯂꯤꯟ ꯆꯠꯀꯅꯤ ꯏꯈꯥ ꯇꯥꯕꯗꯅ ꯀꯔꯝꯕ ꯗꯤꯁꯤꯄ꯭ꯂꯤꯟ ꯆꯠꯀꯅꯤ ꯑꯗꯨꯒ ꯑꯩꯈꯣꯏꯒꯤ ꯂꯩꯔꯛ ꯈꯨꯜꯂꯛꯇ ꯂꯩꯔꯤꯕ

ꯌꯥꯝꯅ ꯗꯤꯁꯤꯄ꯭ꯂꯤꯟ ꯂꯩ ꯃꯁꯤ ꯏꯌꯥꯝꯕꯅꯤ ꯃꯁꯤ ꯏꯃꯥꯅꯤ ꯃꯁꯤꯅ ꯀꯀꯥꯅꯤ ꯍꯥꯏꯕꯅ ꯆꯤꯡꯕ ꯑꯩꯅ ꯀꯔꯝꯕ ꯔꯦꯁꯄꯦꯛ ꯎꯠꯀꯗꯒꯦ ꯀꯃꯥꯏꯅ ꯍꯥꯏꯒꯗꯒꯦ ꯍꯥꯏꯕꯅ ꯆꯤꯡꯕ ꯀꯌꯥ ꯑꯃ ꯂꯩ ꯑꯗꯣ ꯏꯁꯄꯣꯔꯠ ꯃꯦꯟ ꯑꯁꯤꯗꯤ ꯌꯥꯝꯅ ꯔꯦꯁꯄꯦꯛ ꯊꯝꯒꯅꯤ ꯑꯃꯒ ꯑꯃꯒ ꯃꯥꯗꯤ ꯈꯪꯅ ꯆꯥꯟꯅꯔꯛꯎꯕ ꯊꯦꯡꯅꯔꯛꯎꯕ ꯎꯔꯛꯄ ꯑꯗꯨ ꯀꯌꯥ ꯑꯃꯅ ꯃꯈꯣꯏꯁꯤꯡ ꯑꯁꯦ ꯗꯤꯁꯤꯄ꯭ꯂꯤꯟ ꯅꯥꯏꯕ ꯃꯤꯁꯛ ꯑꯃ ꯑꯣꯏ ꯍꯛꯆꯥꯡ ꯐꯕ ꯑꯃꯁꯨ ꯑꯣꯏ ꯃꯤꯡꯆꯠ ꯎꯔꯣꯡ ꯈꯤꯜꯂꯛꯄ ꯑꯃꯁꯨ ꯑꯣꯏ ꯃꯈꯣꯏꯁꯤꯡ ꯑꯁꯤ ꯌꯥꯝꯅ ꯐꯔꯕ ꯑꯉꯥꯡꯁꯤꯡꯅꯤ ꯐꯕ ꯃꯤꯑꯣꯏꯁꯤꯡꯅꯤ ꯍꯥꯏꯅ ꯑꯩꯅ ꯍꯥꯏꯅꯤꯡꯏ ꯑꯗꯨꯒ ꯑꯩꯈꯣꯏꯒꯤ ꯚꯥꯔꯠꯀꯤꯗꯃꯛꯇ ꯑꯣꯏꯅꯗꯤ ꯀꯔꯝ ꯍꯥꯏꯅ ꯀꯩꯗꯧꯒꯗꯒꯦ ꯌꯣꯛꯈꯠꯀꯗꯒꯦ ꯍꯥꯏꯕꯁꯤꯗꯤ ꯑꯩꯈꯣꯏ ꯃꯅꯤꯄꯨꯔ ꯁꯝꯅ ꯍꯥꯏꯔꯕꯗ ꯏꯁꯇꯦꯠ ꯏꯟꯗꯤꯌꯥ ꯁꯔꯀꯥꯔꯁꯤꯅ ꯒꯔꯃꯦꯟꯅ ꯑꯐꯕ ꯃꯇꯦꯡ ꯄꯥꯡꯕꯤꯔꯕ ꯁꯥꯟꯅ ꯈꯣꯠꯅꯕꯒꯤꯁꯤ ꯄ꯭ꯂꯦꯒ꯭ꯔꯥꯎꯟ ꯃꯇꯤꯛ ꯆꯥꯅ ꯊꯝꯕꯤꯔꯕ ꯀꯣꯁ ꯑꯐꯕꯅ ꯊꯝꯕꯤꯔꯕ ꯀꯔꯤ ꯑꯁꯤꯗꯗꯤ ꯃꯈꯣꯏꯁꯤꯡ ꯑꯁꯦ ꯑꯩꯈꯣꯏꯒꯤ ꯏꯟꯗꯤꯌꯥꯒꯤ ꯑꯣꯏꯅ ꯑꯐꯕ ꯁꯥꯟꯅ ꯈꯣꯠꯅꯕꯗ ꯃꯇꯤꯛ ꯆꯥꯕ ꯄꯨꯊꯣꯛꯄ ꯉꯝꯒꯅꯤ ꯍꯥꯏꯕꯁꯦ ꯑꯩꯒꯤ ꯊꯥꯖꯕꯅꯤ